ꯑꯩꯒꯤ ꯂꯥꯏꯅꯤꯡꯗꯤ ꯏꯁꯂꯥꯝꯅꯤ ꯑꯩ ꯑꯩꯈꯣꯏꯒꯤ ꯏꯁꯂꯥꯝꯒꯤ ꯆꯠꯅꯕꯤꯗ ꯉꯜꯂꯤꯉꯒꯤ ꯃꯇꯝꯗ ꯃꯔꯨ ꯑꯣꯏꯕ ꯋꯥꯔꯤ ꯌꯥꯝꯅ ꯄꯨꯋꯥꯔꯤꯒꯤ ꯑꯣꯏꯕ ꯋꯥꯔꯤ ꯍꯥꯏꯔꯒꯗꯤ ꯑꯩꯈꯣꯏꯒꯤ ꯑꯩꯈꯣꯏꯒꯤ ꯋꯥꯔꯜ ꯑꯁꯤ ꯑꯍꯥꯟꯕ ꯂꯥꯛꯄ ꯃꯇꯝꯗ ꯑꯩꯈꯣꯏꯒꯤ ꯕꯕꯥ ꯑꯥꯗꯝ ꯑꯃꯁꯨꯡ ꯏꯃꯥ ꯍꯋꯥ ꯍꯥꯏꯅ ꯍꯥꯏꯕꯗꯤ ꯑꯥꯗꯝ ꯑꯃꯁꯨꯡ ꯍꯋꯥ ꯑꯅꯤ ꯑꯁꯤꯅ ꯑꯍꯥꯟꯕ ꯂꯥꯛꯄꯅꯤ ꯍꯥꯏꯗꯨꯅ ꯑꯩꯈꯣꯏꯒꯤ ꯂꯥꯏꯔꯤꯛꯇ ꯏꯕꯤꯔꯤ ꯃꯈꯣꯏ ꯑꯅꯤ ꯑꯁꯤ ꯍꯤꯁꯇꯣꯔꯤꯀꯦꯜꯂꯤ ꯑꯣꯏꯕ ꯃꯈꯣꯏ ꯑꯅꯤ ꯑꯁꯤ ꯎꯅꯍꯟꯈꯤꯗꯦ ꯑꯕꯥꯎꯠ ꯆꯍꯤ ꯆꯃꯥꯄꯜꯒꯤ ꯆꯥꯡ ꯎꯅꯍꯟꯈꯤꯗꯦ ꯃꯈꯣꯏꯅꯤꯁꯤ ꯐꯥꯏꯅꯦꯜꯂꯤ ꯃꯈꯣꯏ ꯑꯅꯤ ꯃꯀꯥꯗ ꯎꯅꯍꯟꯈꯤ ꯁꯤꯔꯝꯗꯥꯏꯒꯤ ꯃꯇꯝꯗ ꯃꯈꯣꯏ ꯑꯅꯤꯅ ꯑꯩꯈꯣꯏꯒꯤ ꯏꯁꯣꯔꯗ ꯅꯤꯕꯁꯤ ꯑꯁꯨꯛꯀꯤ ꯃꯇꯤꯛ ꯅꯤꯈꯤ ꯃꯈꯣꯏ ꯑꯅꯤ ꯎꯅꯍꯟꯕꯤꯎ ꯍꯥꯏꯅ ꯃꯤꯠꯇꯒꯤ ꯄꯤ ꯅꯠꯇꯕꯤꯗ ꯄꯤ ꯂꯣꯏꯊꯣꯛꯈꯤꯗꯨꯅ ꯏ ꯑꯣꯏꯅ ꯆꯦꯟꯊꯔꯛꯈꯤ ꯐꯥꯏꯅꯦꯜꯂꯤ ꯃꯈꯣꯏ ꯑꯅꯤ ꯑꯁꯤ ꯃꯀꯥ ꯃꯗꯤꯅꯥ ꯁꯥꯎꯗꯤ ꯑꯥꯔꯐꯇ ꯎꯅꯍꯟꯈꯤ ꯃꯁꯤ ꯌꯥꯝꯅ ꯃꯔꯨ ꯑꯣꯏꯕ ꯋꯥꯔꯤ ꯑꯃ ꯑꯣꯏꯅ ꯏꯁꯂꯥꯝꯗ ꯌꯥꯎꯔꯤ